ꯑꯔꯤꯕ ꯏꯁꯩꯒ ꯍꯧꯖꯤꯛꯀꯥꯟꯒꯤ ꯏꯁꯩꯒ ꯈꯦꯅꯕ ꯑꯗꯨꯛꯀꯤ ꯃꯇꯤꯛ ꯌꯥꯝꯅ ꯂꯩꯈ꯭ꯔꯦ ꯑꯔꯤꯕ ꯏꯁꯩꯒꯤꯗꯤ ꯃꯥꯒꯤ ꯏꯟꯁꯇ꯭ꯔꯨꯃꯦꯟꯁꯤꯡꯗꯨ ꯃꯇꯝꯗꯨꯗ ꯌꯥꯝꯅ ꯂꯩꯇꯕꯅꯤꯅ ꯏꯁꯩꯒꯤ ꯈꯣꯟꯖꯦꯜꯅ ꯍꯦꯟꯅ ꯉꯝꯅ ꯑꯗꯨꯃꯥꯏꯅ ꯆꯠꯂꯤ ꯍꯥꯏꯕ ꯇꯥꯔꯦ ꯑꯗꯨꯒ ꯍꯧꯖꯤꯛꯀꯥꯟꯒꯤ ꯑꯅꯧꯕꯒꯤ ꯏꯁꯩꯅꯦ ꯁꯤꯡꯁꯤꯅ ꯏꯟꯁꯇ꯭ꯔꯨꯃꯦꯟꯁꯤ ꯃꯈꯜ ꯃꯈꯜ ꯄꯨꯊꯣꯔꯛꯇꯨꯅ ꯏꯁꯩꯒꯤ ꯃꯈꯣꯜꯁꯤ ꯌꯥꯝꯅ ꯏꯎ ꯎꯗꯕ ꯏꯇꯥ ꯇꯥꯗꯕ ꯑꯗꯨꯒ ꯏꯟꯁꯇ꯭ꯔꯨꯃꯦꯟꯒꯤ ꯃꯈꯣꯟꯁꯤꯅ ꯍꯦꯟꯅ ꯑꯗꯨꯃꯥꯏꯅ ꯌꯥꯎꯕ ꯍꯥꯏꯕ ꯇꯥꯔꯦ ꯑꯗꯨꯒ ꯍꯧꯖꯤꯛꯀꯥꯟꯒꯤ ꯏꯁꯩꯁꯤꯗꯤ ꯌꯥꯝꯅ ꯑꯩꯈꯣꯏꯒꯤ ꯇꯥꯕ ꯌꯥꯕ ꯌꯥꯗꯕ ꯍꯥꯏꯗꯤ ꯏꯁꯩꯅꯤꯕꯨ ꯍꯥꯏꯔꯗꯤ ꯍꯦꯛꯇ ꯑꯃ ꯑꯣꯏꯔꯣ ꯑꯃ ꯑꯣꯏꯔꯣ ꯄꯪꯁꯛꯇ ꯁꯛꯆꯟꯕꯒꯤ ꯑꯗꯨꯃꯥꯏꯅ ꯇꯧꯕꯁꯨ ꯑꯗꯨꯃꯥꯏ ꯄꯨꯊꯣꯅꯔꯛꯑꯦ ꯑꯗꯨꯒ ꯊꯥꯏꯅꯒꯤ ꯃꯇꯝꯗꯗꯤ ꯏꯁꯩꯒꯤꯅꯤꯕꯨ ꯍꯥꯏ ꯇꯥꯔꯒꯗꯤ ꯌꯥꯝꯅ ꯏꯪ ꯆꯤꯛꯅ ꯑꯩꯈꯣꯏꯒꯤ ꯂꯩꯗ ꯍꯩꯗ ꯑꯗꯒꯤ ꯅꯦꯆꯔꯀꯣ ꯃꯍꯧꯁꯥꯗ ꯑꯗꯨꯃꯥꯏꯅ ꯆꯥꯡꯗꯝꯅꯔꯒ ꯈꯣꯠꯂꯒ ꯑꯗꯨꯃꯥꯏꯅ ꯌꯥꯝꯅ ꯏꯁꯩꯒꯁꯦ ꯌꯥꯝꯅ ꯅꯨꯡꯁꯤꯅ ꯁꯛꯂꯝꯕ ꯍꯥꯏꯕ ꯇꯥꯔꯦ ꯑꯗꯨꯒ ꯍꯧꯖꯤꯛꯀꯥꯟꯒꯤꯁꯤꯅ ꯍꯦꯛꯇ ꯑꯩꯈꯣꯏꯒꯤ ꯏꯁꯩꯒꯤ ꯁꯨꯔꯕꯨ ꯈꯔꯕꯨ ꯇꯥꯔꯗꯤ ꯍꯦꯛꯇ ꯁꯛꯆꯟꯕꯒꯤ ꯇꯥꯏꯞ ꯑꯗꯨꯃꯥꯏꯅ ꯇꯧꯕ ꯍꯥꯏꯕ ꯇꯥꯔꯦ ꯏꯁꯩꯒꯤ ꯈꯦꯅꯕꯁꯦ